ꯑꯥꯃꯥꯖꯣꯟꯒꯤ ꯀꯁꯇꯃꯔ ꯀꯤꯌꯥꯔ ꯑꯣꯏꯕꯤꯔꯕ꯭ꯔꯥ ꯑꯩꯅ ꯑꯥꯃꯥꯖꯣꯟꯗꯒꯤ ꯐꯤ ꯑꯃ ꯑꯣꯗꯔ ꯇꯧꯖꯕꯅꯦ ꯑꯗꯣ ꯑꯣꯗꯔꯗꯣ ꯑꯩꯅ ꯀꯨꯔꯇꯤ ꯑꯃ ꯑꯣꯗꯔ ꯇꯧꯕꯅꯦ ꯀꯨꯔꯇꯤꯁꯤ ꯐꯥꯏꯕ ꯊꯥꯎꯖꯟ ꯐꯥꯏꯕ ꯍꯟꯗ꯭ꯔꯦꯗꯇ ꯑꯩꯅ ꯂꯧꯕꯅꯦ ꯗꯤꯂꯤꯕꯔꯤ ꯗꯤꯂꯤꯕꯔꯤ ꯆꯥꯔꯖ ꯌꯥꯎꯔꯒ ꯑꯩꯅ ꯂꯧꯖꯕꯅꯦ ꯑꯗꯣ ꯄꯣꯠꯁꯦ ꯑꯩꯅ ꯎꯕ ꯃꯇꯝꯗꯗꯤ ꯌꯥꯝ ꯐꯖꯩ ꯀꯂꯔꯁꯤ ꯈꯤꯇꯪ ꯂꯥꯏꯠ ꯑꯣꯏꯔꯒ ꯌꯥꯝ ꯍꯦꯛ ꯎꯕꯗ ꯑꯩꯅ ꯌꯥꯝ ꯄꯥꯝꯕ ꯄꯣꯠ ꯍꯥꯏꯕꯗꯨ ꯑꯣꯏ ꯑꯗꯨꯒꯤ ꯑꯩꯅ ꯄꯣꯠꯁꯤ ꯑꯣꯗꯔ ꯇꯧꯖꯕꯅꯦ ꯃꯤꯅ ꯁꯦꯠꯄꯗꯁꯨ ꯑꯗꯨꯝ ꯎꯏ ꯑꯗꯨ ꯌꯥꯝ ꯐꯖꯩ ꯃꯤꯅ ꯁꯦꯠꯄꯗꯁꯨ ꯑꯗꯨꯒꯤ ꯑꯩꯅ ꯂꯧꯖꯕꯅꯦ ꯑꯗꯨ ꯄꯣꯠꯁꯤ ꯑꯩꯉꯣꯟꯗ ꯂꯥꯛꯑꯕ ꯃꯇꯝꯗ ꯑꯩꯅ ꯀꯥꯏꯊꯣꯛꯑꯒ ꯌꯦꯡꯕ ꯀꯥꯟꯗ ꯐꯤꯁꯤ ꯐꯤꯒꯤ ꯑꯣꯏꯅꯗꯤ ꯌꯥꯝ ꯐꯩ ꯑꯗꯨꯒ ꯃꯆꯨꯁꯦ ꯈꯤꯇꯪ ꯈꯦꯠꯅꯔꯦ ꯃꯆꯨꯗꯗꯤ ꯃꯆꯨꯁꯦ ꯑꯩꯅ ꯈꯟꯈꯤꯕꯅ ꯃꯆꯨ ꯑꯃꯅꯤ ꯑꯗꯨ ꯄꯣꯠꯁꯤ ꯂꯥꯛꯄꯁꯦ ꯃꯆꯨ ꯑꯃ ꯑꯣꯏꯅ ꯂꯥꯛꯑꯦ ꯈꯦꯠꯅꯔꯦ ꯑꯗꯨꯒ ꯄꯣꯠꯁꯤꯗ ꯈꯤꯇꯪ ꯁꯤꯂꯥꯏ ꯁꯤꯂꯥꯏꯁꯤꯁꯨ ꯁ꯭ꯇꯤꯁꯁꯦ ꯈꯤꯇꯪ ꯐꯖꯕ ꯋꯥꯠꯂꯤ ꯑꯩꯅ ꯄꯥꯝꯕꯗ ꯃꯌꯥꯝꯅ ꯑꯗꯨꯝ ꯀꯃꯦꯟ ꯄꯤꯅꯔꯛꯄꯗꯗꯤ ꯃꯥꯒꯤ ꯃꯥꯒꯤ ꯑꯩꯅ ꯔꯤꯕꯤꯎꯗ ꯌꯦꯡꯕ ꯀꯥꯟꯗꯗꯤ ꯄꯣꯠꯁꯦ ꯌꯥꯝ ꯐꯖꯅ ꯂꯥꯛꯑꯦ ꯍꯥꯏꯅ ꯑꯗꯨꯝ ꯊꯥꯒꯠꯅꯔꯛꯑꯦꯕ ꯑꯗꯨꯒꯤ ꯑꯩꯅ ꯑꯣꯗꯔ ꯇꯧꯕꯅꯦ ꯑꯗꯨ ꯑꯩꯒꯤꯗꯤ ꯁꯤꯂꯥꯏꯁꯨ ꯗꯥꯎ ꯌꯥꯗꯕ ꯍꯥꯏꯒꯗ꯭ꯔꯥ ꯁꯤꯂꯥꯏꯁꯨ ꯐꯖꯗ꯭ꯔꯦ ꯑꯗꯨꯒ ꯁꯦꯒꯥꯏꯕꯁꯨ ꯌꯥꯎꯔꯝꯃꯦ ꯑꯗꯨ ꯀꯂꯔꯁꯨ ꯈꯦꯠꯅꯔꯦ ꯑꯗꯨꯒ

ꯑꯩꯒꯤ ꯌꯥꯔꯒꯗꯤ ꯄꯣꯠꯁꯦ ꯑꯩꯅ ꯔꯤꯇꯔꯟ ꯇꯧꯖꯔꯒꯦ ꯔꯤꯇꯔꯟ ꯇꯧꯖꯔꯒꯦ ꯑꯗꯨꯒ ꯀꯦꯁ ꯑꯣꯏꯅ ꯍꯟꯕꯤꯔꯛꯑꯣ ꯑꯩꯒꯤ ꯖꯤꯄꯦꯗ ꯑꯩ ꯑꯇꯣꯞꯄ ꯍꯥꯏꯕꯗꯤ ꯑꯗꯨ ꯅꯠꯇꯕ ꯑꯇꯣꯞꯄ ꯄ꯭ꯔꯗꯛ ꯑꯣꯏꯅ ꯑꯩ ꯑꯇꯣꯞꯄ ꯄ꯭ꯔꯗꯛ ꯑꯣꯏꯅ ꯑꯩ ꯂꯧꯔꯒꯦ ꯑꯗꯨꯒꯤꯗꯨ ꯁꯤꯒꯤꯁꯤꯗꯤ ꯑꯩ ꯄꯥꯝꯗ꯭ꯔꯦ ꯁꯜꯋꯥꯔ ꯑꯣꯏꯅ ꯑꯩ ꯀꯛꯆꯔꯒꯦ ꯁꯤꯒꯤ ꯄ꯭ꯔꯗꯛ ꯁꯤꯒꯤ ꯐꯤꯁꯦ ꯏꯃꯥꯟꯅꯕꯤꯁꯤꯡꯅ ꯁꯦꯠꯄꯗꯁꯨ ꯎꯔꯨꯕꯗ ꯌꯥꯝ ꯐꯖꯩꯌꯦ ꯑꯗꯨꯝ ꯃꯈꯣꯏꯅ ꯁꯦꯠꯄꯗꯁꯨ ꯐꯖꯩ ꯃꯈꯣꯏꯅ ꯁꯦꯠꯄ ꯐꯖꯕꯗꯨ ꯎꯔꯒ ꯑꯩꯁꯨ ꯄꯥꯝꯕꯒꯤ ꯂꯧꯕꯅꯦ ꯑꯗꯨ ꯍꯣꯏ ꯀꯔꯤꯁꯨ ꯀꯥꯏꯗꯦ ꯁꯤꯃ ꯁꯣꯏꯕꯗ ꯑꯗꯨ ꯑꯩ ꯁꯤ ꯅꯠꯇꯕ ꯑꯇꯣꯞꯄ ꯑꯃ ꯑꯣꯏꯅ ꯑꯣꯗꯔ ꯇꯧꯖꯔꯒꯦ ꯁꯜꯋꯥꯔꯗ ꯌꯥꯔꯒꯗꯤ ꯑꯩꯒꯤꯁꯦ ꯑꯩꯒꯤ ꯖꯤꯄꯦꯗ ꯄꯩꯁꯥꯁꯦ ꯔꯤꯇꯔꯟ ꯇꯧꯕꯤꯌꯣ ꯑꯇꯣꯞꯄ ꯐꯖꯕ ꯎꯕꯗ ꯌꯥꯝ ꯌꯥꯎꯔꯦ ꯁꯤ ꯑꯣꯏꯅ ꯑꯩ ꯑꯇꯣꯞꯄ ꯄꯣꯠ ꯑꯃ ꯑꯣꯏꯅ ꯑꯩ ꯀꯛꯆꯔꯒꯦ ꯄꯩꯁꯥꯁꯤꯗꯗꯤ ꯑꯩꯒꯤꯗ ꯔꯤꯇꯔꯟ ꯇꯧꯕꯤꯌꯣ ꯑꯗꯨ ꯐꯤꯁꯦ ꯌꯥꯝꯅ ꯀꯩꯅꯣ ꯌꯥꯝ ꯐꯩ ꯃꯤꯅ ꯁꯦꯠꯄ ꯎꯕꯗ ꯌꯥꯝ ꯐꯩ ꯑꯩꯒꯤ ꯗꯥꯎ ꯌꯥꯈꯤꯗꯕꯒꯤ ꯍꯥꯏꯕ ꯇꯥꯔꯦ ꯑꯗꯨꯅꯅꯤ ꯂꯥꯛꯄꯗꯁꯨ ꯀꯛꯄꯁꯦ ꯑꯩꯅ ꯀꯛꯈꯤꯕꯗꯤ ꯇꯥꯔꯤꯛ ꯑꯍꯨꯝꯗ ꯀꯛꯈꯤꯕꯅꯤ ꯃꯥꯔꯁꯀꯤ ꯇꯥꯔꯤꯛ ꯑꯍꯨꯝꯗ ꯀꯛꯄꯅꯦ ꯑꯗꯨꯕꯨ ꯃꯇꯝꯁꯦ ꯌꯥꯝ ꯊꯦꯡꯅ ꯂꯥꯛꯑꯦ ꯃꯇꯝ ꯀꯨꯏꯅ ꯆꯪꯉꯦ ꯂꯥꯛꯄꯅ ꯃꯥꯔꯁꯀꯤ ꯇꯥꯔꯤꯛ ꯇꯔꯦꯠꯇ ꯂꯥꯛꯑꯦ ꯑꯗꯨꯒ ꯄꯣꯠꯁꯨ ꯑꯃꯨꯛꯀ ꯁꯣꯏꯔꯝꯃꯦ ꯍꯣꯏ ꯑꯗꯨꯕꯨ ꯀꯔꯤꯁꯨ ꯀꯥꯏꯗꯦ ꯑꯗꯨ ꯑꯩꯒꯤ ꯄꯩꯁꯥꯁꯦ ꯔꯤꯇꯔꯟ ꯇꯧꯕꯤꯔꯣ ꯑꯩ ꯖꯤꯄꯦꯗ ꯑꯩ ꯑꯇꯣꯞꯄ ꯑꯣꯏꯅ ꯑꯣꯗꯔ ꯇꯧꯖꯔꯛꯑꯒꯦ